ꯐꯣꯟ ꯋꯥꯔꯤ ꯁꯥꯟꯅ ꯍꯦꯛ ꯂꯣꯏꯕꯒ ꯄꯣꯔꯛꯎꯀꯣ ꯑꯥ ꯍꯜꯂꯣ ꯃꯥꯂꯦꯝꯉꯥꯝꯕꯤ ꯈꯨꯃꯨꯛꯀꯤ ꯁꯣꯔꯨꯝꯅꯤ ꯀꯔꯤ ꯀꯔꯤ ꯂꯩꯕꯤꯒꯗꯕ ꯑꯣ ꯏꯁꯥꯒꯤꯗ ꯂꯧꯕꯤꯔꯣꯏꯗ꯭ꯔꯣ ꯍꯥꯏꯁꯤꯕꯣ ꯏꯁꯥꯒꯤꯗꯤ ꯂꯧꯕꯤꯔꯣꯏꯗ꯭ꯔꯣ ꯑꯣ ꯈꯨꯉꯨꯞꯁꯦ ꯑꯩꯈꯣꯏꯒꯤ ꯆꯨꯝꯅꯒꯤ ꯑꯌꯨꯛ ꯅꯨꯡꯗꯥꯡ ꯇꯣꯡꯅꯕ ꯑꯁꯥꯏꯕꯣꯛ ꯆꯠꯊꯣꯛꯄꯒꯤ ꯑꯀꯦꯕꯤꯔꯥ ꯅꯠꯇ꯭ꯔꯒ ꯁ꯭ꯄꯣꯔꯠ ꯁꯨꯒꯨꯝꯕꯔꯥ ꯀꯃꯥꯏ ꯇꯧꯕꯅꯣ ꯃꯈꯟ ꯃꯈꯟ ꯃꯌꯥꯝ ꯂꯩꯌꯦ ꯁꯤꯗꯗꯤ

ꯑꯣ ꯎꯝ

ꯑꯣ ꯑꯗꯨ ꯑꯣꯏ ꯇꯥꯔꯒꯗꯤ ꯑꯁ ꯅꯨꯄꯤ ꯑꯉꯥꯡ ꯏꯆꯥꯅꯨꯄꯤꯒꯤꯖꯤꯅ ꯆꯍꯤ ꯀꯌꯥꯃꯨꯛ ꯁꯨꯔꯒꯦ ꯑꯣ ꯂꯩꯁꯥꯕꯤ ꯃꯆꯥ ꯍꯥꯏꯔꯛꯑꯕ ꯃꯤꯒꯤꯅꯦꯕꯀꯣ ꯑꯗꯨꯏꯗꯤ ꯑꯣ ꯑꯩ ꯅꯨꯄꯤꯒꯤꯒ ꯂꯧꯒꯗꯧꯕ ꯑꯣ ꯂꯨꯍꯣꯡ ꯈꯣꯡꯗꯣꯡꯕꯒꯤ ꯆꯠꯄ ꯑꯣꯏꯔꯒꯗꯤ ꯃꯈꯜ ꯃꯈꯜ ꯃꯌꯥꯝ ꯂꯩꯒ꯭ꯔꯦ ꯃꯁꯥ ꯂꯥꯛꯑꯒꯗꯤ ꯍꯦꯟꯅꯗꯤ ꯅꯨꯡꯉꯥꯏꯒꯗꯕꯅꯦ ꯑꯗꯣ ꯍꯧꯖꯤꯛ ꯍꯧꯖꯤꯛꯀꯤ ꯍꯦꯛ ꯆꯠꯅꯕ ꯍꯥꯏꯔꯒꯗꯤꯀꯣ ꯈꯨꯅꯤꯡꯖꯦ ꯌꯥꯝꯅꯖꯨ ꯍꯦꯛ ꯋꯥꯡꯗꯕ ꯈꯔꯖꯨ ꯍꯦꯛ ꯑꯩꯈꯣꯏꯗꯤ ꯈꯨꯅꯤꯡ ꯋꯥꯡꯕꯤ ꯈꯔ ꯄꯥꯝꯖꯩꯗꯅꯀꯣ ꯅꯨꯄꯤꯑꯖꯤꯗꯕꯨ ꯑꯥ ꯑꯗꯨꯅꯦ ꯑꯗꯨ ꯇꯣꯡꯕꯗꯅꯦ ꯀꯝꯐꯣꯔꯇꯦꯕꯜ ꯑꯣꯏꯒꯗꯧꯕ ꯃꯁꯥꯗ ꯌꯥꯝꯅꯁꯨ ꯍꯦꯛ ꯑꯩꯈꯣꯏꯗꯤ ꯄꯦꯟꯁꯤꯜꯒꯥꯏꯅ ꯂꯩꯌꯦꯕꯀꯣ ꯃꯆꯤꯟꯒ ꯏꯇꯨꯝ ꯇꯨꯝꯕ ꯑꯗꯨꯒꯨꯝꯕꯗꯨꯗꯤ ꯑꯃꯁꯨ ꯑꯥ ꯑꯃꯁꯨ ꯑꯃꯁꯨ ꯇꯣꯡꯕꯗꯣ ꯅꯨꯡꯉꯥꯏꯔꯣꯏ ꯑꯗꯨꯅ ꯕ꯭ꯂꯣꯛꯀꯤ ꯁꯨꯃꯥꯏ ꯇꯧꯕ ꯌꯥꯝꯅꯁꯨ ꯋꯥꯡꯗꯕ ꯑꯩꯈꯣꯏꯒꯤ ꯏꯟꯆꯤꯃꯨꯛꯇꯪꯒ ꯋꯥꯡꯕꯁꯦ ꯁꯤ ꯑꯅꯧꯕ ꯁꯤꯒꯨꯝꯕꯖꯤ ꯑꯣꯏꯅ ꯂꯧꯕꯤꯔꯣ ꯎꯝ ꯑꯧ ꯃꯆꯨꯗꯤ ꯀꯩꯀꯩ ꯃꯆꯨ ꯄꯥꯝꯒꯅꯤ ꯀꯃꯥꯏ ꯇꯧꯅꯤ ꯃꯆꯨꯖꯦ ꯑꯗꯨꯝ

ꯂꯩꯌꯦ ꯂꯩꯌꯦ ꯑꯣ ꯑꯣ ꯑꯣ ꯑꯗꯨ ꯗꯤꯖꯥꯏꯟꯖꯦ ꯄꯝ ꯁꯨꯁ ꯀꯥꯏꯅ ꯈꯨꯃꯨꯛ ꯈꯣꯡꯁꯦ ꯂꯣꯏ ꯌꯣꯝꯖꯟꯕꯤꯁꯨ ꯂꯩꯀꯣ ꯑꯗꯒꯤꯗꯤ ꯈꯤꯇꯪ ꯈꯣꯡꯁꯥꯒꯩ ꯐꯥꯊꯣꯛꯄꯤꯁꯨ ꯂꯩꯀꯣ ꯇꯣꯡꯕꯁꯦ ꯈꯣꯡꯁꯥ ꯐꯥꯊꯣꯛꯄꯁꯤꯅꯗꯤ ꯅꯨꯡꯉꯥꯏꯕꯅꯤ ꯄꯝ ꯁꯨꯁꯁꯦ ꯑꯩꯈꯣꯏꯒꯤ ꯈꯨꯖꯤꯟꯒ ꯈꯥꯛꯂꯛꯄꯅꯤꯅ ꯅꯨꯄꯤꯗꯗꯤ ꯍꯦꯛꯇ ꯅꯨꯡꯉꯥꯏꯇꯕꯁꯨ ꯌꯥꯎꯋꯦꯕꯀꯣ ꯑꯗꯨꯗꯨꯅ ꯈꯣꯡ ꯐꯥꯛꯇꯣꯛꯄꯁꯦ ꯏꯆꯝ ꯆꯝꯕꯁꯤ ꯑꯣꯏ ꯂꯧꯕꯤꯔꯣ ꯃꯁꯥ ꯌꯥꯎꯔꯛꯑꯒꯅ ꯍꯌꯦꯡ ꯗꯤꯖꯥꯏꯟ ꯅꯨꯡꯖꯥꯏꯟ ꯌꯥꯎꯕꯗꯨ ꯑꯣꯏꯅ ꯂꯧꯔꯁꯨꯀꯣ ꯑꯗꯨꯅ ꯐꯔꯣꯏꯗ꯭ꯔꯣ

ꯎꯝ ꯎꯝ ꯑꯣ ꯑꯣ ꯑꯗꯨ ꯑꯣꯏꯇꯥꯔꯒꯗꯤ ꯑꯉꯥꯡꯕ ꯃꯆꯨ ꯏꯆꯥꯅꯨꯄꯤꯒꯤꯅ ꯕ꯭ꯔꯥꯎꯟ ꯃꯆꯨꯁꯦ ꯑꯩꯈꯣꯏꯒꯤ ꯈꯣꯡꯁꯦ ꯈꯣꯡꯁꯥꯒꯗꯤ ꯈꯔ ꯌꯥꯎꯕꯀꯣ ꯐꯥꯇꯣꯛꯄ ꯌꯦꯡꯕꯗꯁꯨ ꯐꯖꯕ ꯏꯆꯝ ꯆꯝꯅ ꯁꯤ ꯗꯤꯖꯥꯏꯟꯁꯦ ꯌꯥꯝ ꯐꯖꯕꯅꯦ ꯑꯅꯧꯕ ꯂꯥꯛꯄꯁꯦ ꯑꯗꯣ ꯁꯤ ꯑꯣꯏꯅ ꯍꯦꯛ ꯂꯧꯕꯤꯔꯣ ꯑꯗꯨ ꯃꯃꯟꯖꯦ ꯏꯆꯥ ꯅꯨꯄꯤꯒꯤꯁꯤꯅ ꯂꯨꯄꯥ ꯂꯤꯁꯤꯡ ꯑꯃ ꯂꯥꯛꯀꯅꯤ ꯑꯗꯨꯒ ꯅꯨꯄꯤꯒꯤꯁꯤꯅ ꯂꯨꯄꯥ ꯆꯅꯤꯄꯥꯟ ꯌꯥꯡꯈꯩ ꯄꯤꯑꯕꯀꯣ ꯑꯗꯨ ꯑꯅꯤꯗꯣ ꯂꯥꯛꯑꯅꯤ ꯑꯗꯣ ꯏꯁꯥꯒꯤꯗꯤ ꯁ꯭ꯄꯣꯔꯠ ꯁꯨ ꯌꯦꯡꯉꯣꯏꯗ꯭ꯔꯣ ꯀꯃꯥꯏ ꯇꯧꯕꯅꯣ ꯎꯝ ꯎꯝ ꯎꯝ ꯑꯗꯨꯏꯖꯨ ꯆꯠꯊꯣꯛ ꯈꯣꯠꯇꯣꯛꯄꯗ ꯅꯨꯄꯥ ꯍꯥꯏꯁꯤꯗꯤ ꯆꯝꯄꯜ ꯇꯣꯡꯉꯒ ꯆꯠꯅꯗꯦꯗꯅꯀꯣ ꯑꯁꯥꯏꯕꯣꯛ ꯀꯩꯊꯦꯜꯕꯣꯛꯇ ꯆꯠꯂꯦ ꯈꯜꯂꯣ ꯑꯣ ꯑꯗꯣ ꯁ꯭ꯄꯣꯔꯠ ꯁꯨꯖꯦ ꯑꯣꯏꯅ ꯌꯦꯡꯕꯤꯔꯣ ꯑꯦ ꯑꯗꯨꯗꯤ ꯃꯥ ꯃꯥꯒꯤ ꯕ꯭ꯔꯥꯟꯒꯤ ꯃꯈꯥ ꯄꯣꯜꯂꯦꯕꯀꯣ ꯗꯤꯖꯥꯟꯁꯦ ꯗꯤꯖꯥꯟꯕꯨꯗꯤ ꯃꯌꯥꯝ ꯂꯩ ꯑꯩꯈꯣꯏꯒꯤ ꯁ꯭ꯂꯤꯞ ꯑꯣꯟ ꯁꯠꯂꯥꯎꯅ ꯍꯨꯛꯆꯟꯕꯤ ꯃꯔꯤꯒ ꯌꯥꯎꯗꯕꯤꯗꯣ ꯑꯗꯒꯤ ꯄꯥꯝꯗꯦꯕ ꯃꯔꯤ ꯌꯥꯎꯕ ꯄꯥꯝꯕ ꯍꯣꯏ ꯈꯤꯇꯪ ꯑꯍꯟ ꯑꯣꯏꯔꯛꯑꯃꯤꯅꯀꯣ ꯅꯍꯥ ꯃꯆꯥꯗꯕꯨꯗꯤ ꯌꯥꯝ ꯄꯥꯝꯅꯕ ꯆꯍꯤ ꯃꯇꯥꯡꯗꯣ ꯃꯤꯌꯥꯏ ꯑꯣꯏꯔꯃꯤꯅ ꯍꯣꯏ ꯃꯔꯤ ꯀꯤꯕꯗꯣ ꯂꯩꯌꯦ ꯃꯌꯥꯝ ꯑꯃ ꯕ꯭ꯔꯥꯟꯖꯨ ꯅꯥꯏꯀꯤꯒꯤ ꯄꯨꯃꯥꯒꯤ ꯑꯗꯒꯤ ꯑꯦꯗꯤꯗꯥꯁꯀꯤ ꯑꯥ ꯑꯥ ꯔꯤꯕꯣꯛ ꯀꯥꯏꯅ ꯂꯩꯕꯗꯣ ꯂꯣꯏ ꯂꯩꯌꯦ ꯑꯗꯣ ꯑꯣꯔꯤꯖꯤꯅꯦꯜꯁꯨ ꯂꯩ ꯐꯔꯁ ꯀꯣꯄꯤꯁꯨ ꯂꯩ ꯁꯦꯀꯦꯟ ꯀꯣꯄꯤꯁꯨ ꯂꯩ ꯑꯣꯔꯤꯖꯤꯅꯦꯜꯖꯤꯅ ꯌꯥꯝ ꯇꯥꯡꯒ꯭ꯔꯦ ꯑꯗꯨꯅ ꯑꯁꯥꯏꯕꯣꯛꯇꯪ ꯆꯠꯊꯣꯛꯄꯒꯤꯗꯗꯤ ꯑꯃꯨꯛꯁꯨ ꯄꯥꯃꯨꯏ ꯂꯤꯁꯤꯡ ꯇꯔꯦꯠ ꯅꯤꯄꯥꯟꯒ ꯌꯧꯕ ꯂꯩꯌꯦꯕꯀꯣ ꯂꯤꯁꯤꯡ ꯑꯍꯨꯝ ꯃꯔꯤ ꯄꯤꯕꯗꯩ ꯍꯧꯗꯅ ꯑꯗꯨꯒ ꯐꯥꯔꯁ ꯀꯣꯄꯤ ꯍꯥꯏꯁꯤꯅ ꯃꯁꯛ ꯆꯞ ꯃꯥꯟꯅꯔꯛꯀꯗꯧꯕ ꯑꯗꯨꯒ ꯀ꯭ꯋꯥꯂꯤꯇꯤꯁꯦ ꯈꯤꯇꯪ ꯍꯟꯊꯕ ꯑꯣꯏꯗꯣꯏꯕꯀꯣ ꯑꯗ ꯁꯤꯁꯨ ꯂꯨꯄꯥ ꯂꯤꯁꯤꯡ ꯑꯃ ꯆꯧꯉ꯭ꯋꯥꯗꯩꯅ ꯑꯅꯤꯐꯥꯎ ꯃꯅꯨꯡꯗ ꯂꯣꯏ ꯂꯩꯒꯅꯦꯕꯀꯣ ꯐꯥꯔꯁ ꯀꯣꯄꯤꯁꯤꯅ ꯑꯗꯨꯒ ꯁꯦꯀꯦꯟ ꯐꯥꯔꯁ ꯀꯣꯄꯤꯗ ꯑꯣꯏꯅ ꯌꯦꯡꯉꯒꯦꯕꯀꯣ ꯑꯣ ꯑꯗꯨꯗꯤ ꯀꯝꯄꯅꯤꯖꯦ ꯀꯔꯤꯗ ꯑꯣꯏꯅ ꯇꯧꯁꯤꯒꯦ ꯕ꯭ꯔꯥꯟꯖꯦ ꯃꯥꯒꯤ

ꯑꯦꯗꯤꯗꯥꯁ ꯂꯩ ꯄꯨꯃꯥ ꯂꯩ ꯔꯤꯕꯣꯛ ꯂꯩ ꯑꯗꯒꯤ ꯀꯩꯅꯣꯁꯨ ꯂꯩꯌꯦꯕꯀꯣ ꯅꯥꯏꯀꯤꯁꯨ ꯂꯩꯌꯦꯕꯀꯣ

ꯑꯣ ꯑꯦꯗꯤꯗꯥꯁꯀꯤ ꯐꯥꯔꯁ ꯀꯣꯄꯤꯁꯤꯗ ꯑꯣꯏꯅ ꯌꯦꯡꯉꯁꯦꯕ ꯅꯠꯇ꯭ꯔꯥ ꯑꯣ ꯑꯗꯣ ꯃꯆꯨꯖꯦ ꯑꯃꯨꯕꯒ ꯑꯉꯧꯕꯒ ꯍꯤꯒꯣꯛꯀ ꯑꯗꯒꯤꯗꯤ ꯑꯩꯈꯣꯏꯒꯤ ꯑꯉꯥꯡꯕ ꯃꯦꯔꯨꯟ ꯃꯆꯨ ꯍꯥꯏꯇꯥꯔꯦꯅꯦ ꯑꯣ ꯍꯤꯒꯣꯛ ꯑꯣꯏꯅ ꯂꯧꯒꯦꯕ ꯑꯥ ꯍꯤꯒꯣꯛꯁꯦ ꯈꯤꯇꯪ ꯃꯅꯥꯛꯇꯒ ꯑꯩꯈꯣꯏꯒꯤ ꯑꯃꯨꯕꯅ ꯁ꯭ꯇꯔꯥꯏꯞ ꯆꯠꯄꯁꯤ ꯌꯥꯝ ꯐꯖꯕꯅꯤ ꯁꯤ ꯌꯥꯝ ꯂꯦꯝꯕꯅꯦ ꯍꯤꯒꯣꯛꯀꯤꯁꯦ ꯑꯣ ꯑꯗꯣ ꯁꯥꯏꯖꯇꯤ ꯏꯁꯥꯒꯤ ꯁꯥꯏꯖꯇꯤ ꯀꯌꯥ ꯇꯣꯡꯕꯤꯒꯦ ꯁꯥꯏꯖꯁꯦ ꯑꯩꯅ ꯁꯨꯝ ꯈꯟꯕꯗꯗꯤ ꯑꯩꯠ ꯅꯥꯏꯟ ꯅꯥꯏꯟꯒ ꯇꯦꯟ ꯅꯥꯏꯟ ꯅꯠꯇ꯭ꯔꯒ ꯇꯦꯟ ꯑꯣꯏꯔꯝꯗꯧ ꯃꯥꯜꯂꯦ ꯑꯩꯠꯅꯦ ꯑꯣ ꯑꯗꯨꯗꯤ ꯑꯦꯗꯤꯗꯥꯁꯀꯤ ꯁꯥꯏꯖ ꯅꯝꯕꯔ ꯑꯩꯠ ꯁꯤ ꯍꯤꯒꯣꯛꯁꯦ ꯑꯝꯇ ꯌꯦꯡꯒꯤꯒꯦꯀꯣ ꯂꯩꯕ꯭ꯔꯥꯅ ꯂꯩꯔꯝꯗꯧꯁꯨ ꯃꯥꯟꯗꯦ ꯃꯁꯤ ꯑꯃꯨꯕꯗꯤ ꯂꯩꯔꯝꯗꯧ ꯃꯥꯟꯕ ꯑꯩꯁꯦ ꯑꯝꯇ ꯌꯦꯡꯒꯦꯀꯣ ꯍꯥꯏꯐꯦꯠꯇ ꯑꯣ ꯑꯣ ꯑꯗꯣ ꯇꯥꯗ ꯑꯃꯨꯕꯁꯤꯗ ꯍꯤꯒꯣꯛꯇꯤ ꯂꯩꯇ꯭ꯔꯦꯕꯀꯣ ꯁꯥꯏꯁ ꯅꯥꯏꯟꯖꯦ ꯑꯃꯨꯕꯒ ꯑꯉꯥꯡꯕ ꯑꯩꯈꯣꯏꯒꯤ ꯃꯦꯔꯨꯟꯁꯤꯗꯗꯤ ꯂꯩꯌꯦ ꯑꯗꯨ ꯀꯃꯥꯏ ꯇꯧꯁꯤꯒꯦ ꯑꯣ ꯑꯗꯣ ꯅꯥꯏꯀꯤꯗꯗꯤ ꯂꯩꯌꯦ ꯍꯤꯒꯣꯛꯁꯦ ꯁꯥꯏꯖ ꯅꯝꯕꯔ ꯅꯥꯏꯟꯖꯦ ꯅꯥꯏꯀꯤ ꯑꯣꯏ ꯇꯧꯁꯤꯔꯥ ꯅꯠꯇ꯭ꯔꯒ ꯍꯥꯡꯆꯤꯠꯇꯤ ꯊꯨꯡꯉꯅꯦꯕꯀꯣ ꯁꯤ ꯄꯣꯠ ꯑꯅꯧꯕ ꯑꯃꯨꯛꯀ ꯑꯗꯨꯗ ꯑꯣꯏꯅ ꯌꯦꯡꯁꯤꯔꯥ ꯀꯃꯥꯏ ꯇꯧꯁꯤꯒꯦ ꯉꯁꯤꯒꯤ ꯑꯣꯏꯅꯗꯤ ꯂꯩꯇ꯭ꯔꯦ ꯑꯣ ꯍꯣꯏꯅꯦ ꯂꯥꯛꯏꯉꯩꯁꯤꯗ ꯑꯗꯨꯃꯥꯏ ꯇꯧꯍꯧꯕꯅꯗꯤ ꯐꯔꯕ ꯂꯧꯕꯅꯗꯤ ꯑꯣ ꯑꯗꯨꯗꯤ ꯑꯃꯨꯕꯁꯦ ꯑꯣꯏꯅ ꯑꯩ ꯑꯉꯥꯡꯒꯩꯗ ꯄꯦꯛ ꯇꯧꯍꯜꯂꯒꯦꯀꯣ ꯁꯤ ꯃꯃꯟ ꯂꯨꯄꯥ ꯂꯤꯁꯤꯡ ꯑꯃꯒ ꯆꯥꯇ꯭ꯔꯦꯠ ꯄꯤꯌꯦꯕꯀꯣ ꯁꯤꯒꯤꯁꯤꯅ ꯑꯗꯨ ꯉꯁꯥꯏꯒꯤ ꯈꯨꯉꯨꯛ ꯑꯅꯤꯗꯨꯒ ꯁꯤꯒꯤ ꯂꯤꯁꯤꯡ ꯑꯃꯒ ꯆꯥꯇ꯭ꯔꯦꯠ ꯁꯤꯒꯗꯤ ꯂꯨꯄꯥ ꯂꯤꯁꯤꯡ ꯃꯔꯤꯃꯨꯛ ꯇꯥꯔꯝꯃꯅꯦꯕꯀꯣ ꯑꯩ ꯄꯨꯟꯅ ꯂꯤꯁꯤꯡ ꯑꯥ ꯑꯍꯨꯝꯒ ꯆꯅꯤꯄꯥꯟꯗꯪ ꯂꯧꯖꯍꯧꯔꯒꯦꯕꯀꯣ ꯑꯗꯨ ꯁꯦꯜꯁꯤꯕꯨ ꯁꯦꯜ ꯀꯦꯁ ꯑꯣꯏꯅ ꯊꯤꯕꯤꯗꯧꯔꯤꯕꯔꯥ ꯅꯠꯇ꯭ꯔꯒꯅ ꯖꯤ ꯄꯦꯗ ꯑꯣꯏꯅ ꯀꯥꯄꯤꯗꯧꯔꯤꯕꯔꯥ ꯑꯣ ꯀꯦꯁ ꯑꯣꯏꯅ ꯍꯣꯏ ꯍꯣꯏ ꯌꯥꯔꯦ ꯌꯥꯔꯦ ꯑꯗꯨꯏꯇꯥꯔꯒꯗꯤ ꯀꯦꯁ ꯑꯣꯏꯅ ꯇꯧꯕꯤꯔꯛꯑꯣ ꯑꯣ ꯃꯇꯨꯡ ꯃꯅꯥꯎꯁꯨ ꯇꯥꯗ ꯑꯗꯨꯝ ꯂꯧꯕ ꯂꯥꯛꯄꯤꯌꯣ ꯑꯉꯥꯡꯒꯤ ꯅꯨꯄꯤ ꯑꯉꯥꯡꯁꯨ ꯄꯨꯕꯤꯔꯛꯑꯒ ꯑꯩꯖꯨ ꯑꯅꯧ ꯑꯅꯧꯕ ꯑꯗꯨꯝ ꯂꯥꯛꯏ ꯂꯩꯌꯦꯕꯀꯣ ꯃꯇꯝ ꯃꯇꯝꯒꯤ ꯑꯍꯣꯡ ꯑꯆꯥꯎꯗꯣ ꯁꯨꯝ ꯌꯦꯡꯅꯅꯕ ꯍꯣ ꯊꯝꯃꯦ ꯊꯝꯃꯦ